ꯀꯨꯟꯊ꯭ꯔꯥꯅꯦ ꯏꯕꯨꯉꯣ ꯂꯧꯔꯣ ꯂꯧꯔꯣ ꯍꯧꯖꯤꯛꯇ ꯄꯨꯔꯛꯄꯅꯦ ꯌꯥꯡꯈꯩꯗꯨꯗꯤ ꯅꯨꯡꯉꯥꯏꯇꯦꯅꯦ ꯏꯕꯨꯡꯉꯣ ꯑꯩꯈꯣꯏꯁꯨ ꯇꯔꯥ ꯇꯔꯥꯇꯅꯦ ꯆꯥꯔꯤꯁꯦ ꯌꯥꯝꯅ ꯐꯖꯕꯅꯦ ꯂꯧꯈ꯭ꯔꯣ ꯂꯧꯈ꯭ꯔꯣ ꯍꯣꯏ ꯁꯦ ꯁꯦ ꯁꯦ ꯁꯦ ꯈꯥꯎ ꯍꯥꯄꯛꯂꯒꯦ ꯁꯦ